ꯑꯩꯅ ꯑꯩꯅ ꯖꯒꯣꯏ ꯁꯥꯕꯗ ꯈ꯭ꯋꯥꯏꯗꯒꯤ ꯅꯨꯡꯉꯥꯏꯖꯕ ꯖꯒꯣꯏ ꯍꯥꯏꯔꯗꯤ ꯈꯝꯕ ꯊꯣꯏꯕꯤ ꯖꯒꯣꯏ ꯑꯗꯨꯒ ꯃꯥꯏꯕꯤ ꯖꯒꯣꯏ ꯑꯍꯥꯝꯕꯗ ꯈꯝꯕ ꯊꯣꯏꯕꯤꯒꯤ ꯍꯥꯏꯖꯔꯒꯦ ꯈꯝꯕ ꯊꯣꯏꯕꯤꯁꯤꯅ ꯈꯝꯕ ꯊꯣꯏꯕꯤ ꯖꯒꯣꯏ ꯁꯤꯗꯤ ꯖꯒꯣꯏꯈꯛꯇ ꯅꯠꯇꯦ ꯃꯥꯒꯤ ꯀꯣꯏꯇ꯭ꯌꯨꯝ ꯑꯩꯈꯣꯏꯅ ꯁꯦꯠꯂꯛꯏꯕ ꯗ꯭ꯔꯦꯁ ꯐꯤꯔꯣꯟ ꯆꯥꯔꯣꯟ ꯁꯅꯥ ꯂꯤꯛꯀꯣꯟ ꯑꯃꯁꯨꯡ ꯐꯅꯦꯛ ꯐꯨꯔꯤꯠ ꯆꯨꯔꯥ ꯃꯌꯥꯝ ꯑꯃ ꯍꯥꯄꯛꯄꯁꯤꯗ ꯂꯨꯛꯁ ꯑꯃ ꯆꯦꯟꯁ ꯑꯣꯏ ꯑꯗꯨꯒ ꯁꯥꯔꯤꯕ ꯖꯒꯣꯏꯗꯨꯁꯨ ꯌꯥꯝꯅ ꯃꯤꯅꯤꯡꯐꯨꯜ ꯌꯥꯝ ꯂꯩ ꯏꯪꯅ ꯇꯞꯅꯁꯨ ꯁꯥꯏ ꯑꯃꯁꯨꯡ ꯏꯪꯅ ꯇꯞꯅ ꯁꯥꯔꯤ ꯃꯅꯨꯡꯗꯨꯗ ꯑꯩꯈꯣꯏꯒꯤ ꯖꯒꯣꯏꯗꯨꯗ ꯃꯤꯅꯤꯡ ꯌꯥꯝ ꯂꯩ ꯂꯧ ꯀꯃꯥꯏꯅ ꯈꯥꯎꯒꯅꯤ ꯑꯗꯨꯒ ꯈꯝꯕ ꯊꯣꯏꯕꯤꯒꯤ ꯃꯣꯏ ꯑꯅꯤꯒꯤ ꯀꯦꯅꯕꯒꯤ ꯃꯑꯣꯡ ꯍꯤ ꯇꯥꯟꯅꯕꯒꯤ ꯃꯑꯣꯡ ꯑꯗꯨꯒ ꯊꯧꯔꯤ ꯆꯤꯡꯅꯕꯒꯤ ꯁꯤ ꯃꯌꯥꯝꯁꯨ ꯖꯒꯣꯏꯈꯛꯇ ꯅꯠꯇꯦ ꯁꯥꯔꯤꯕ ꯖꯒꯣꯏꯗꯣ ꯁꯥꯔꯤꯕ ꯖꯒꯣꯏꯗꯨꯗ ꯋꯥꯔꯤ ꯌꯥꯎꯔꯤꯕꯅꯤꯅ ꯑꯩꯅ ꯌꯥꯝꯅ ꯈꯣꯏꯗꯥꯖꯩ ꯑꯗꯨꯒ ꯃꯥꯏꯕꯤ ꯖꯒꯣꯏ ꯁꯤꯁꯤꯅ ꯃꯥꯏꯕꯤ ꯖꯒꯣꯏꯁꯦ ꯖꯒꯣꯏꯈꯛꯇꯪ ꯅꯠꯇꯦ ꯁꯤꯗꯁꯨ ꯁꯤꯗꯁꯨ ꯁꯦꯠꯂꯤꯕ ꯆꯥꯔꯤꯕ ꯑꯉꯧꯕ ꯐꯤꯅ ꯂꯩꯇꯦꯡꯗꯨꯅ ꯆꯨꯔꯥꯒ ꯊꯦꯠꯇꯨꯅ ꯃꯤꯑꯣꯏꯁꯦ ꯄꯨꯔꯥ ꯆꯦꯟꯆ ꯑꯣꯏꯗꯣꯏꯅꯦ ꯆꯦꯟꯆ ꯑꯣꯏꯔꯕ ꯃꯇꯨꯡꯗ ꯖꯒꯣꯏ ꯁꯥꯒꯠꯂꯛꯇꯣꯏꯅꯦ ꯊꯦꯛꯇꯅ ꯅꯧꯗꯅ ꯊꯦꯛꯇꯅ ꯅꯧꯗꯅ ꯁꯥꯔꯤꯕ ꯖꯒꯣꯏꯗꯣ ꯃꯗꯨꯒꯤꯁꯨ ꯌꯥꯝꯅ ꯃꯤꯅꯤꯡ ꯌꯥꯝ ꯂꯩ ꯃꯤꯅꯤꯡ ꯂꯩ ꯍꯥꯏꯕꯗꯤ ꯀꯃꯥꯏꯅ ꯂꯩ ꯖꯒꯣꯏꯗꯨꯗ ꯃꯤꯑꯣꯏ ꯑꯃ ꯀꯃꯥꯏꯅ ꯁꯥꯔꯛꯀꯅꯤ ꯍꯥꯏꯗꯨꯅ ꯆꯤꯡꯕꯒꯤ ꯋꯥꯔꯤ ꯄꯔꯦꯡ ꯑꯃ ꯂꯩ ꯃꯤꯑꯣꯏ ꯑꯃ ꯀꯃꯥꯏꯅ ꯁꯥꯔꯛꯏ ꯑꯗꯨꯒ ꯃꯥꯂꯦꯝꯁꯦ ꯀꯃꯥꯏꯅ ꯏꯁꯣꯔꯁꯤꯅ ꯁꯦꯝꯒꯠꯂꯛꯏ ꯍꯥꯏꯕꯅꯆꯤꯡꯕ ꯖꯒꯣꯏꯁꯤꯗ ꯂꯣꯏꯅ ꯌꯥꯎꯏ ꯑꯗꯨꯅ ꯖꯒꯣꯏ ꯑꯅꯤꯁꯦ ꯑꯩꯅ ꯌꯥꯝꯅ ꯄꯥꯝꯖꯩ ꯅꯨꯡꯉꯥꯏꯖꯩ